ꯍꯂꯣ ꯐꯣꯟ ꯄꯥꯏꯕꯤꯔꯛꯏꯁꯦ ꯑꯣꯂꯥ ꯀꯦꯞ ꯑꯣꯏꯕꯤꯔꯕ꯭ꯔꯥ ꯑꯩ ꯀꯦꯞ ꯑꯝꯇ ꯕꯨꯛ ꯇꯧꯖꯒꯦ ꯍꯌꯦꯡ ꯄꯨꯡ ꯅꯤꯄꯥꯟ ꯑꯣꯔ ꯃꯥꯄꯟ ꯅꯤꯄꯥꯟ ꯇꯨ ꯃꯥꯄꯟ ꯁꯤꯕꯣꯛ ꯃꯅꯨꯡꯗ ꯆ ꯀꯩꯅꯣ ꯄꯤꯀꯞ ꯇꯧꯕꯤꯕ ꯌꯥꯒꯗ꯭ꯔꯥ ꯄꯤꯀꯞ ꯇꯧꯐꯝ ꯄꯣꯏꯟꯁꯦ ꯎꯈ꯭ꯔꯨꯜꯒꯤ ꯂꯥꯋꯔ ꯍꯨꯟꯄꯨꯡꯗꯒꯤ ꯄꯤꯀꯞ ꯇꯧꯕꯤꯔꯛꯀꯗꯕ ꯑꯗꯨꯒ ꯗ꯭ꯔꯣꯞ ꯇꯧꯕꯤꯗꯣꯏꯁꯤꯅ ꯏꯝꯐꯥꯜꯗ ꯎꯔꯤꯄꯣꯛꯇ ꯇꯧꯕꯤꯒꯗꯣꯏꯕ ꯃꯤ ꯃꯔꯤ ꯑꯣꯏꯒꯅꯤ ꯑꯩꯒꯤ ꯏꯃꯥꯅꯦ ꯅꯨꯄꯤꯅꯦ ꯑꯉꯥꯡ ꯑꯅꯤ ꯑꯃꯒ ꯑꯗꯨꯒ ꯒꯥꯔꯤꯁꯤ ꯁꯦꯗꯥꯟꯒꯨꯝꯕ ꯅꯠꯇꯕ ꯕꯣꯂꯦꯔꯣꯒꯨꯝꯕꯗ ꯑꯣꯏꯅ ꯆꯠꯄꯤꯕ ꯌꯥꯒꯗ꯭ꯔꯥ ꯑꯩꯒꯤ ꯐꯥꯝꯗꯒꯤ ꯑꯆꯥꯕ ꯕꯤꯖꯤꯇꯦꯕꯜ ꯑꯁꯪ ꯑꯃꯥꯟ ꯃꯌꯥꯝꯁꯨ ꯍꯥꯄꯛꯀꯗꯕ ꯎꯝ ꯐꯔꯦ ꯑꯗꯨꯗꯤ ꯐꯣꯟ ꯅꯝꯕꯔꯗꯨꯗ ꯍꯥꯏꯖꯔꯛꯑꯒꯦ ꯑꯁꯤꯗ ꯄꯥꯎ ꯐꯥꯎꯅꯅꯕ ꯅꯥꯏꯟ ꯑꯦꯠ ꯐꯥꯏꯞ ꯁꯤꯛꯁ ꯋꯥꯟ ꯇꯨ ꯊ꯭ꯔꯤ ꯐꯣꯔ ꯐꯥꯏꯞ ꯁꯤꯛꯁ ꯑꯗꯨ ꯁꯤ ꯂꯨꯄꯥ ꯀꯌꯥ ꯇꯥꯕꯤꯗꯣꯏꯅꯣ ꯂꯨꯄꯥ ꯁꯤꯛꯁ ꯊꯥꯎꯖꯟ ꯑꯗꯨ ꯑꯣꯏꯔꯒꯗꯤ ꯑꯩ ꯖꯤ ꯄꯦꯗ ꯑꯗꯨꯝ ꯀꯥꯞꯆꯔꯛꯑꯒꯦ ꯁꯣꯝꯒꯤ ꯅꯝꯕꯔꯗꯨꯗ ꯊꯝꯖꯔꯒꯦ